ꯑꯩꯈꯣꯏꯒꯤ ꯃꯐꯝ ꯑꯁꯤꯗꯗꯤ ꯂꯥꯏꯔꯕꯅ ꯃꯁꯤꯡ ꯍꯦꯟꯕꯅ ꯒꯣꯔꯃꯦꯟꯒꯤ ꯍꯣꯁꯄꯤꯇꯥꯜꯗꯅ ꯑꯌꯥꯝꯕ ꯌꯦꯡꯅꯩ ꯍꯣꯁꯄꯤꯇꯥꯜꯗ ꯆꯠꯄꯗ ꯀ꯭ꯌꯨ ꯂꯦꯡꯕ ꯑꯁꯤꯁꯨ ꯃꯌꯥꯝꯃ ꯌꯥꯎꯏ ꯀ꯭ꯌꯨ ꯂꯦꯡꯉꯒ ꯇꯤꯛꯀꯦꯠ ꯀꯛꯄ ꯗꯥꯛꯇꯔ ꯌꯦꯡꯕꯇ ꯅꯠꯇꯅ ꯀ꯭ꯌꯨ ꯂꯦꯡꯕꯗ ꯉꯥꯏꯕꯗ ꯋꯥꯕ ꯑꯅꯥꯕ ꯌꯥꯎꯅ ꯆꯠꯄ ꯃꯇꯝꯗ ꯑꯅꯥꯕꯅ ꯐꯝꯕ ꯂꯦꯞꯄ ꯉꯝꯗꯕ ꯃꯈꯩ ꯋꯥꯕ ꯑꯗꯨꯒꯤ ꯑꯋꯥꯕꯁꯤꯡ ꯑꯗꯨ ꯑꯩꯈꯣꯏꯅ ꯈꯨꯗꯣꯡ ꯆꯥꯗꯕ ꯌꯥꯝꯅ ꯑꯣꯏ ꯑꯩꯈꯣꯏꯒꯤ ꯂꯝꯗꯗꯤ ꯄ꯭ꯔꯥꯏꯚꯦꯠ ꯍꯣꯁꯄꯤꯇꯥꯜ ꯌꯥꯝꯅ ꯂꯩ ꯑꯗꯨꯕꯨ ꯄꯩꯁꯥꯒꯤ ꯃꯔꯝ ꯑꯣꯏꯕꯅ ꯄꯩꯁꯥ ꯂꯩꯇꯕꯅ ꯍꯦꯟꯕꯅꯤꯅ ꯍꯣꯁꯄꯤꯇꯥꯜꯁꯤ ꯒꯣꯔꯃꯦꯟꯒꯤꯗꯅ ꯑꯌꯥꯝꯕ ꯌꯦꯡꯅꯩ ꯑꯗꯨꯕꯨ ꯃꯌꯥꯝ ꯑꯁꯤꯅ ꯌꯦꯡꯅꯤꯡꯕ ꯀꯧꯕꯅꯤꯅ ꯄꯩꯁꯥ ꯂꯩꯇꯕ ꯀꯧꯕꯅꯤꯅ ꯑꯩꯈꯣꯏꯅ ꯀ꯭ꯌꯨ ꯂꯦꯡꯕꯗꯁꯨ ꯑꯩꯅ ꯍꯥꯟꯒꯦ ꯃꯥꯅ ꯍꯥꯟꯒꯦ ꯍꯥꯏꯅ ꯌꯦꯠꯅꯕ ꯀꯌꯥꯁꯨ ꯌꯥꯎꯏ ꯑꯗꯨꯗ ꯐꯨꯅ ꯆꯩꯅꯕꯁꯨ ꯌꯥꯎꯗꯕ ꯅꯠꯇꯦ ꯑꯁꯤꯒꯤ ꯃꯔꯝꯅ ꯑꯩꯈꯣꯏꯅ ꯍꯣꯁꯄꯤꯇꯥꯜ ꯑꯁꯤꯗ ꯆꯠꯄ ꯃꯇꯝꯗ ꯃꯤꯑꯣꯏ ꯌꯦꯡꯂꯒ ꯑꯩꯈꯣꯏꯅ ꯍꯣꯁꯄꯤꯇꯥꯜꯒꯤ ꯃꯤꯁꯤꯡ ꯑꯁꯤꯒ ꯑꯩꯈꯣꯏꯒ ꯐꯖꯅ ꯂꯣꯏꯅꯔꯒ ꯀꯔꯤ ꯀꯔꯝꯕ ꯃꯑꯣꯡꯗ ꯆꯠꯊꯁꯤꯒꯦ ꯍꯥꯏꯕꯗꯨ ꯑꯩꯈꯣꯏꯗ ꯇꯥꯟꯅꯕ ꯄꯥꯝꯃꯤ